ꯑꯩꯈꯣꯏꯅ ꯑꯉꯥꯡ ꯑꯣꯏꯔꯤꯉꯩ ꯃꯇꯝꯗ ꯁꯥꯟꯅꯈꯤꯕ ꯃꯁꯥꯟꯅ ꯍꯥꯏꯔꯒꯗꯤ ꯀꯥꯡꯖꯣꯡꯕꯤ ꯀꯦꯀꯨ ꯂꯣꯠꯄꯤ ꯃꯥꯔꯕꯜ ꯆꯩꯇꯦꯛ ꯀꯣꯠꯄꯤ ꯑꯗꯨꯒ ꯂꯝꯖꯦꯜ ꯇꯥꯅꯕ ꯑꯁꯤꯒꯨꯝꯕ ꯃꯁꯥꯟꯅ ꯀꯌꯥꯝꯃꯨꯛꯁꯦ ꯁꯥꯟꯅꯔꯛꯑꯦꯕ ꯃꯁꯥꯟꯅꯗꯤ ꯀꯌꯥꯃꯨꯛ ꯂꯩ ꯑꯗꯨꯕꯨ ꯑꯩꯈꯣꯏꯅ ꯌꯥꯝ ꯄꯥꯝꯖꯅ ꯅꯨꯉꯥꯏꯅ ꯁꯥꯟꯅꯕ ꯍꯥꯏꯔꯒꯗꯤ ꯍꯥꯏꯔꯤꯕ ꯃꯈꯜꯁꯤꯡ ꯑꯁꯤ ꯁꯥꯟꯅꯔꯛꯏ ꯁꯤ ꯑꯩꯈꯣꯏꯒꯤ ꯂꯩꯀꯥꯏꯒꯤ ꯑꯉꯥꯡꯁꯤꯡ ꯏꯪꯈꯣꯜꯂꯣꯝꯒꯤ ꯊꯪꯅꯕ ꯑꯉꯥꯡꯁꯤꯡꯒ ꯏꯆꯦ ꯏꯅꯥꯎꯄꯤ ꯏꯌꯥꯝꯕ ꯏꯅꯥꯎꯄꯥ ꯑꯩꯈꯣꯏ ꯄꯨꯂꯞ ꯄꯨꯟꯁꯤꯟꯅꯔꯒ ꯒ꯭ꯔꯨꯞ ꯑꯣꯏꯅ ꯁꯦꯝꯃꯒ ꯁꯥꯟꯅꯕ ꯃꯁꯥꯅ ꯉꯥꯛꯇꯅꯦꯕ ꯃꯥꯔꯕꯣꯜ ꯁꯥꯟꯅꯕ ꯍꯥꯏꯁꯤꯅ ꯑꯩꯈꯣꯏꯅ ꯃꯥꯔꯕꯣꯜꯁꯦ ꯑꯩꯈꯣꯏꯒꯤ ꯑꯩꯈꯣꯏꯒꯤ ꯁꯔꯨꯛꯇꯒꯤ ꯈꯔ ꯈꯔ ꯈꯥꯏꯗꯣꯛꯅꯔꯒ ꯄꯔꯦꯡ ꯑꯣꯏꯅ ꯂꯦꯡꯉꯒ ꯊꯝꯗꯣꯏꯅꯦꯕ ꯑꯗꯨꯒ ꯑꯩꯈꯣꯏꯅ ꯍꯨꯜꯂꯅꯤ ꯑꯗꯨꯒ ꯍꯥꯏꯔꯤꯕ ꯂꯥꯏꯟ ꯑꯣꯏꯅ ꯂꯩꯔꯤꯕ ꯃꯥꯔꯕꯣꯜꯁꯤꯗ ꯈꯨꯠ ꯆꯨꯝꯅ ꯄꯥꯟꯕ ꯇꯥꯅꯕꯁꯦ ꯁꯤꯒꯤ ꯃꯁꯥꯟꯅꯅꯦꯕ ꯃꯥꯔꯕꯣꯜ ꯁꯥꯟꯅꯕ ꯍꯥꯏꯁꯤꯅ ꯑꯗꯨꯒ ꯑꯩꯈꯣꯏꯅ ꯀꯦꯀꯨ ꯂꯣꯠꯄꯤ ꯁꯥꯟꯅꯕ ꯍꯥꯏꯁꯤꯅ ꯑꯩꯈꯣꯏꯁꯦ ꯒ꯭ꯔꯨꯞ ꯑꯣꯏꯅ ꯁꯥꯟꯅꯔꯒ ꯃꯤ ꯑꯃꯅ ꯍꯥꯏꯔꯤꯕ ꯑꯇꯩ ꯂꯩꯔꯤꯕ ꯃꯤꯁꯤꯡꯁꯤ ꯂꯣꯏ ꯂꯣꯠꯈ꯭ꯔꯒ ꯃꯤ ꯑꯃꯁꯤꯅ ꯂꯣꯠꯈ꯭ꯔꯤꯕ ꯃꯤꯁꯤꯡꯁꯦ ꯊꯤꯗꯣꯏꯅꯦꯕ ꯑꯗꯣ ꯊꯤꯕ ꯐꯪꯕ ꯇꯅꯥꯗꯣꯏꯅꯦꯕ ꯍꯥꯏꯔꯤꯕ ꯃꯁꯥꯟꯅꯁꯤꯡ ꯑꯁꯦ ꯑꯩꯈꯣꯏꯒꯤ ꯊꯥꯏꯅ ꯏꯄꯥ ꯏꯄꯨ ꯍꯥꯛꯇꯛꯇꯒꯤ ꯂꯩꯔꯛꯂꯕ ꯃꯁꯥꯟꯅ ꯉꯥꯛꯇꯅꯦꯕ ꯃꯁꯥꯟꯅ ꯑꯁꯤ ꯌꯥꯝ ꯅꯨꯉꯥꯏꯅ ꯌꯥꯝ ꯄꯥꯝꯅ ꯁꯥꯟꯅꯔꯛꯏ ꯑꯩꯈꯣꯏꯅ ꯄꯤꯛꯂꯤꯉꯩꯗꯒꯤ ꯁꯥꯟꯅꯔꯛꯄꯅ ꯑꯗꯨꯝ ꯑꯩꯈꯣꯏꯅ ꯄꯥꯝꯖꯕꯒꯤ ꯅꯨꯉꯥꯏꯕꯒꯤ ꯑꯩꯈꯣꯏ ꯆꯥꯎꯔꯐꯥꯎ ꯑꯗꯨꯝ ꯁꯥꯟꯅꯔꯛꯈꯤꯕ ꯍꯥꯏꯔꯤꯕ ꯃꯁꯥꯅ ꯑꯁꯤ ꯑꯩꯈꯣꯏ ꯖꯦꯅꯦꯔꯦꯁꯟ ꯖꯦꯅꯦꯔꯦꯁꯟ ꯈꯨꯗꯤꯡꯃꯛꯀꯤ ꯑꯉꯥꯡꯁꯤꯡ ꯁꯤꯅ ꯂꯣꯏꯅ ꯁꯥꯟꯅꯩꯕꯀꯣ ꯌꯥꯝ ꯄꯥꯝꯅ ꯁꯥꯟꯅꯩꯌꯦꯕ ꯑꯗꯣ ꯃꯁꯥꯟꯅꯁꯦ ꯑꯩꯈꯣꯏꯅ ꯑꯩꯈꯣꯏꯅ ꯑꯉꯥꯡ ꯑꯣꯏꯔꯤꯉꯩ ꯃꯇꯝꯗ ꯁꯥꯟꯅꯔꯛꯄꯁꯤꯒ ꯍꯧꯖꯤꯛꯀꯤ ꯑꯉꯥꯡꯁꯤꯡꯁꯤꯒ ꯁꯥꯟꯅꯕꯁꯤꯒ ꯈꯦꯠꯅꯕ ꯈꯔꯗꯤ ꯂꯩꯔꯦꯕꯀꯣ ꯍꯧꯖꯤꯛꯇꯤ ꯃꯈꯜ ꯃꯈꯥ ꯀꯌꯥꯒꯤ ꯃꯁꯥꯟꯅ ꯀꯌꯥꯃꯨꯛ ꯄꯨꯊꯣꯔꯛꯑꯦꯕ ꯍꯥꯏꯗꯤ ꯑꯩꯈꯣꯏꯅ ꯁꯥꯟꯅꯔꯛꯇꯕ ꯃꯣꯏꯅ ꯅꯧꯅ ꯁꯥꯟꯅꯔꯛꯄ ꯃꯁꯥꯟꯅ ꯀꯌꯥꯃꯨꯛ ꯄꯨꯊꯣꯔꯛꯑꯦ ꯃꯣꯏꯅ ꯄꯨꯊꯣꯔꯛꯏꯕ ꯃꯁꯥꯟꯅꯁꯤꯁꯨ ꯑꯗꯨꯝ ꯅꯨꯉꯥꯏꯔꯝꯒꯅꯤ ꯑꯗꯨ ꯑꯣꯏꯔꯁꯨ ꯑꯩꯈꯣꯏꯅ ꯁꯥꯟꯅꯔꯛꯂꯤꯕ ꯃꯁꯥꯟꯅ ꯁꯤꯡꯁꯤꯁꯨ ꯌꯥꯝ ꯅꯨꯉꯥꯏꯅ ꯌꯥꯝ ꯄꯥꯝꯅ ꯁꯥꯟꯅꯔꯛꯈꯤꯕ ꯑꯗꯨꯅ ꯁꯤꯁꯦ ꯑꯩꯈꯣꯏꯅ ꯑꯉꯥꯡ ꯑꯣꯏꯔꯤꯉꯩꯒꯤ ꯃꯦꯃꯣꯔꯤ ꯑꯣꯏꯅ ꯑꯩꯈꯣꯏꯅ ꯍꯧꯖꯤꯛ ꯆꯥꯎꯔ ꯃꯇꯝꯗ ꯅꯤꯡꯁꯪꯂꯒ ꯍꯥꯏꯔꯒ ꯌꯥꯝ ꯅꯨꯉꯥꯏꯅ ꯋꯥꯔꯤ ꯋꯥꯇꯥꯏ ꯇꯧꯔꯒ ꯃꯁꯥꯟꯅꯁꯤꯡꯁꯤ ꯑꯗꯨꯝ ꯅꯤꯡꯁꯪꯂꯒ ꯋꯥꯔꯤ ꯑꯃ ꯁꯥꯟꯅꯩ ꯌꯥꯝ ꯅꯨꯉꯥꯏꯕ ꯃꯁꯥꯟꯅꯁꯨ ꯑꯣꯏꯈꯤ